ꯎꯝ ꯍꯂꯣ ꯑꯥ ꯑꯁꯤꯁꯦ ꯆꯨꯔꯆꯥꯟꯄꯨꯔꯗ ꯂꯩꯕ ꯍꯦꯟꯗꯤꯀ꯭ꯔꯥꯐ ꯁꯥꯕ ꯑꯗꯨꯒꯤꯗꯨ ꯅꯠꯇ꯭ꯔꯥ ꯑꯣ ꯑꯩꯁꯦ ꯑꯗꯣꯝꯒꯤꯗ ꯍꯦꯟꯗꯤꯀ꯭ꯔꯥꯐꯀꯤꯗ ꯄꯣꯠ ꯈꯔ ꯂꯧꯅꯤꯡꯕꯀꯣ ꯑꯥ ꯃꯣꯔꯥ ꯃꯣꯔꯥꯒ ꯍꯦꯟ ꯕꯦꯛꯁꯦ ꯑꯩ ꯑꯗꯣꯝꯒꯤ ꯍꯦꯟꯗꯤꯀ꯭ꯔꯥꯐꯒꯤꯗ ꯄꯥꯝꯖꯩꯌꯦꯕ ꯑꯥ ꯑꯗꯣꯝ ꯑꯗꯣꯝꯁꯤ ꯍꯣꯝ ꯗꯤꯂꯤꯚꯔꯒꯨꯝꯕꯗꯤ ꯇꯧꯕꯤꯕ꯭ꯔꯥ ꯍꯦꯟꯗꯤꯀ꯭ꯔꯥꯐꯀꯤꯁꯦ ꯍꯣꯝ ꯗꯤꯂꯤꯚꯔꯤ ꯇꯧꯕꯤꯒꯦꯔꯥ

ꯍꯣ ꯑꯩ ꯑꯣ ꯑꯩꯁꯦ ꯗꯤꯂꯤꯚꯔ ꯄꯥꯝꯖꯕꯀꯣ ꯑꯗꯨ ꯗꯤꯂꯤꯚꯔꯁꯦ ꯑꯩꯁꯦ ꯅꯣꯏ ꯗꯤꯂꯤꯚꯔ ꯇꯧꯕꯀꯥꯟꯗ ꯄꯩꯁꯥ ꯂꯧꯅꯕ꯭ꯔꯥ ꯈꯣꯠꯄ ꯀꯃꯥꯏꯅ ꯇꯧꯕ꯭ꯔꯥ

ꯎꯝ ꯑꯣ ꯑꯗꯨꯗꯤ ꯑꯩꯈꯣꯏꯅ ꯎꯝ ꯑꯗꯣꯝꯒꯤꯗ ꯍꯦꯟꯗꯤꯀ꯭ꯔꯥꯐꯀꯤ ꯄꯣꯠꯇ ꯍꯦꯟ ꯕꯦꯛꯁꯦ ꯑꯩꯈꯣꯏꯅ ꯃꯌꯥꯝ ꯂꯧꯔꯗꯤ ꯗꯤꯁꯀꯥꯎꯟꯒꯨꯝꯕꯗꯤ ꯂꯩꯒꯗ꯭ꯔꯥ ꯀꯃꯥꯏꯅ ꯇꯧꯒꯅꯤ ꯑꯣ ꯑꯗꯨꯗꯤ ꯑꯩꯈꯣꯏꯅ ꯄꯨꯂꯞ ꯅꯣꯏꯒꯤ ꯅꯣꯏꯒꯤꯗ ꯂꯥꯛꯑꯒ ꯑꯩꯈꯣꯏꯅ ꯂꯧꯕꯁꯨ ꯌꯥꯏ ꯅꯣꯏꯅ ꯗꯤꯂꯤꯚꯔ ꯇꯧꯕꯁꯨ ꯌꯥꯕꯅꯤꯀꯣ ꯑꯣ ꯑꯣ ꯑꯗꯨꯗꯤ ꯃꯃꯟꯗꯨꯗꯤ ꯑꯩꯈꯣꯏꯅ ꯄꯨꯂꯞꯅ ꯄꯨꯟꯅ ꯑꯩꯈꯣꯏꯅ ꯂꯧꯒꯦ ꯍꯥꯏꯔꯗꯤ ꯃꯃꯟꯗꯣ ꯇꯥꯒꯅꯤ ꯅꯠꯇꯕꯤꯗ ꯑꯃꯃꯝ ꯑꯃꯃꯝ ꯑꯣꯏꯔꯗꯤ ꯗꯤꯂꯤꯚꯔ ꯇꯧꯕ꯭ꯔꯥ ꯀꯃꯥꯏꯅ ꯇꯧꯕ꯭ꯔꯥ ꯑꯃꯃꯝ ꯈꯛꯇꯪꯁꯨ ꯇꯧꯕ꯭ꯔꯥ ꯅꯠꯇ꯭ꯔꯒ ꯃꯌꯥꯝ ꯑꯣꯏꯔꯗꯤ ꯇꯧꯕ ꯖꯥꯠꯂꯥ ꯑꯣ ꯑꯗꯨꯗꯤ ꯑꯩꯈꯣꯏꯅ ꯅꯣꯏꯁꯤꯗ ꯄꯨꯂꯞ ꯑꯣꯏꯅ ꯂꯧꯕꯁꯨ ꯂꯥꯛꯄꯁꯨ ꯌꯥꯕꯅꯦꯀꯣ ꯑꯣ ꯑꯗꯨꯗꯤ ꯑꯩ ꯑꯩꯗꯨ ꯅꯣꯏꯒꯤ ꯅꯣꯏ ꯑꯩꯗꯨ ꯄꯥꯎ ꯐꯥꯎꯔꯛꯀꯦ ꯅꯣꯏꯒꯤ ꯐꯣꯟ ꯐꯣꯟ ꯅꯝꯕꯔ ꯁꯤꯗ ꯄꯥꯎ ꯑꯗꯨꯝ ꯐꯥꯎꯔꯛꯄ ꯌꯥꯕ ꯅꯠꯇ꯭ꯔꯣ ꯑꯥ ꯎꯝ ꯑꯣ ꯑꯧ ꯑꯗꯨꯗꯤ ꯑꯥ ꯑꯩꯅ ꯑꯁꯤꯒꯤ ꯅꯝꯕꯔꯁꯤꯗ ꯗꯤꯂꯤꯚꯔ ꯇꯧꯕꯤꯌꯣ ꯑꯩ ꯄꯣꯠ ꯁꯤꯃꯨꯛ ꯂꯧꯅꯤꯡꯉꯦ ꯍꯥꯏꯕꯗꯨ ꯑꯩ ꯃꯊꯪꯗ ꯑꯃꯨꯛ ꯀꯣꯜ ꯇꯧꯖꯔꯛꯀꯦ ꯐꯔꯦ ꯍꯣꯏ ꯍꯣꯏ ꯑꯗꯨꯗꯤ